ꯍꯜꯂꯣ ꯑꯣꯇꯣ ꯗ꯭ꯔꯥꯏꯕꯔ ꯑꯗꯠ ꯅꯠꯇ꯭ꯔꯣ ꯅꯪ ꯍꯧꯖꯤꯛ ꯐꯥꯎꯕ ꯂꯥꯛꯇ꯭ꯔꯤꯕꯁꯤ ꯀꯩꯒꯤꯅꯣ ꯑꯩꯅ ꯉꯥꯏꯔꯤꯕꯁꯤ ꯄꯨꯡ ꯀꯌꯥ ꯐꯥꯔꯦ ꯅꯪ ꯌꯥꯔꯣꯏꯗꯕ ꯑꯣꯏꯔꯗꯤ ꯃꯥꯡꯖꯧꯅꯅ ꯑꯩꯉꯣꯟꯗ ꯍꯥꯏꯔꯛꯄ ꯌꯥꯗ꯭ꯔꯣ ꯑꯩꯁꯦ ꯁꯣꯝꯗ ꯕꯦꯡ ꯆꯠꯇꯣꯏꯗꯣ ꯐꯦꯜ ꯑꯣꯏꯔꯦ